ꯑꯩ ꯏꯁꯥꯁꯦ ꯍꯥꯟꯅ ꯅꯥꯒꯥꯂꯦꯟꯗ ꯂꯩꯔꯛꯏ ꯑꯩ ꯏꯁꯥꯁꯦ ꯄꯣꯛꯄꯗꯒꯤꯅ ꯅꯥꯒꯥꯂꯦꯟ ꯂꯩꯔꯛꯑꯒ ꯑꯩ ꯅꯥꯒꯥꯂꯦꯟꯗ ꯆꯥꯎꯔꯛꯄꯅꯤ ꯑꯗꯨꯒ ꯑꯩꯁꯦ ꯗꯦꯜꯂꯤꯗ ꯀꯝꯄꯅꯤꯒꯤ ꯊꯕꯛ ꯈꯔ ꯄ꯭ꯔꯥꯏꯚꯦꯠ ꯀꯝꯄꯅꯤꯒꯤ ꯊꯕꯛ ꯇꯧꯔꯒ ꯂꯩꯔꯝꯃꯤ